ꯖꯅꯋꯥꯔꯤꯒꯤ ꯇꯥꯡ ꯇꯔꯥ ꯏꯪ ꯁꯣꯛ ꯂꯤꯁꯤꯡ ꯑꯅꯤ ꯃꯥꯔꯁꯀꯤ ꯇꯥꯡ ꯇ꯭ꯔꯥꯃꯉꯥ ꯏꯪ ꯁꯣꯛ ꯂꯤꯁꯤꯡ ꯑꯅꯤꯒ ꯇꯔꯨꯛ ꯖꯨꯟꯒꯤ ꯇꯥꯡ ꯇꯔꯥ ꯏꯪ ꯁꯣꯛ ꯂꯤꯁꯤꯡ ꯑꯅꯤ ꯇꯔꯥ ꯁꯦꯞꯇꯦꯝꯕꯔꯒꯤ ꯇꯥꯡ ꯃꯉꯥ ꯏꯪ ꯁꯣꯛ ꯂꯤꯁꯤꯡ ꯑꯅꯤ ꯇꯔꯥꯅꯤꯊꯣꯏ ꯅꯕꯦꯝꯕꯔꯒꯤ ꯇꯥꯡ ꯃꯥꯄꯟ ꯏꯪ ꯁꯣꯛ ꯂꯤꯁꯤꯡ ꯑꯅꯤꯒ ꯀꯨꯟꯍꯨꯝꯗꯣꯏ